ꯉꯥ ꯐꯥꯕ ꯀꯩꯅꯣ ꯆꯠꯄꯁꯦ ꯁꯛꯁꯦꯁꯐꯨꯜ ꯑꯣꯏꯕ ꯑꯗꯨ ꯑꯣꯏꯕ ꯍꯥꯏꯗꯤ ꯃꯇꯝ ꯆꯥꯅ ꯆꯥꯛ ꯆꯥꯔꯒ ꯀꯩꯅꯣ ꯌꯥꯝ ꯏꯌꯔꯂꯤ ꯑꯣꯏꯅ ꯆꯠꯄꯁꯦꯀꯣ ꯁꯛꯁꯦꯁꯐꯨꯜ ꯍꯥꯏꯕ ꯇꯥꯏ ꯑꯗꯨ ꯆꯠꯂꯒ ꯃꯐꯝꯗꯨꯗ ꯃꯤꯁꯨ ꯌꯥꯝ ꯂꯩꯇꯕ ꯑꯗꯨꯒ ꯅꯪꯅ ꯉꯥ ꯐꯥꯕꯗ ꯉꯥꯁꯦ ꯑꯗꯨꯝ ꯆꯥꯔꯦꯀꯣ ꯍꯥꯏꯕꯗꯤ ꯌꯥꯝ ꯉꯥꯏꯗꯕꯤꯗ ꯑꯗꯨꯝ ꯆꯪꯉꯦꯕ ꯌꯧꯋꯦꯕ ꯉꯥ ꯐꯥꯏꯕꯀꯣ ꯑꯗꯨꯒꯨꯝꯕꯁꯦ ꯁꯛꯁꯦꯁꯐꯨꯜ ꯑꯣꯏ ꯍꯥꯏꯅ ꯆꯠꯂꯦ ꯑꯗꯨ ꯀꯩꯅꯣ ꯏꯁꯥꯒꯤ ꯀꯩꯅꯣ ꯃꯔꯨꯞꯁꯤꯡꯒ ꯆꯠꯃꯤꯅꯔꯗꯤ ꯍꯣꯏ ꯏꯁꯥꯒꯤꯗꯤ ꯈꯔ ꯌꯥꯎꯕꯨꯗꯤ ꯌꯥꯎꯋꯦ ꯑꯗꯨ ꯑꯩꯈꯣꯏꯅ ꯇꯧꯔꯤꯕꯗꯤ ꯃꯣꯁꯂꯤꯁꯦ ꯋꯥꯔꯤ ꯁꯥꯔꯒ ꯂꯩꯕ ꯅꯠꯇ꯭ꯔꯒ ꯅꯪꯒꯤꯁꯨ ꯐꯥꯒꯅꯤ ꯑꯗꯨꯒꯨꯝꯕ ꯐꯥꯒꯤꯒꯨꯝꯕ ꯈꯔꯒ ꯇꯧꯔꯒ ꯑꯗꯨꯈꯛꯅꯤꯀꯣ ꯏꯁꯩ ꯁꯛꯄꯗꯤ ꯌꯥꯝ ꯁꯛꯇꯦ ꯍꯥꯏꯕꯁꯦ ꯉꯥ ꯐꯥꯔꯒ ꯍꯣꯏ ꯕ꯭ꯂꯨꯇꯨꯗ ꯀꯨꯝꯕ ꯍꯥꯞꯄꯒ ꯏꯌꯥꯔꯄꯤꯁ ꯀꯨꯝꯕ ꯍꯥꯞꯄꯒꯗꯤ ꯑꯗꯨ ꯏꯁꯩꯗꯤ ꯈꯔ ꯇꯥꯕ ꯀꯨꯝꯕ ꯇꯧꯋꯦꯕ ꯋꯥꯛꯑꯥꯎꯠꯀꯤ ꯑꯣꯏꯅ ꯇꯧꯕꯒ ꯑꯇꯩꯗꯤ ꯇꯧꯗꯦ ꯑꯗꯨ ꯏꯁꯩꯗꯤ ꯌꯥꯝ ꯁꯛꯂꯒ ꯇꯧꯕꯗꯤ ꯆꯠꯄꯒꯤ ꯃꯇꯝꯗ ꯅꯠꯇ꯭ꯔꯒ ꯌꯧꯗ꯭ꯔꯤꯉꯥꯏꯒꯤ ꯃꯇꯝꯗ ꯇꯧꯕꯅꯤ ꯑꯗꯨ ꯈꯛ ꯑꯣꯏꯕꯀꯣ